ꯍꯜꯂꯣ ꯃꯣꯕꯥꯏꯜ ꯌꯣꯟꯕ ꯗꯨꯀꯥꯟꯅꯦ ꯍꯥꯏꯕꯤꯌꯣ ꯍꯣꯏ ꯃꯥꯅꯤ ꯃꯥꯅꯤ ꯃꯣꯕꯥꯏꯜ ꯌꯣꯟꯕ ꯗꯨꯀꯥꯟꯅꯤ ꯀꯔꯝꯕ ꯐꯣꯟ ꯌꯦꯡꯕꯤꯒꯗꯕ ꯀꯔꯤ ꯑꯣ ꯐꯔꯦ ꯐꯔꯦ ꯐꯣꯟ ꯍꯟꯗꯛ ꯑꯅꯧꯕ ꯈꯇꯪ ꯑꯅꯧꯕ ꯑꯃꯈꯇꯪ ꯐꯣꯟ ꯄꯨꯊꯣꯛꯑꯦꯕꯀꯣ ꯔꯦꯜꯃꯤꯒꯤ ꯊꯥꯔꯇꯤꯟ ꯁꯤ ꯍꯥꯏꯅ ꯑꯗꯨꯝ ꯑꯍꯟꯅꯁꯨ ꯄꯥꯏꯕ ꯌꯥꯕ ꯅꯍꯥꯅꯁꯨ ꯄꯥꯏꯕ ꯌꯥꯕ ꯑꯗꯨꯒ ꯄꯩꯁꯥꯁꯨ ꯃꯃꯜ ꯌꯥꯝ ꯇꯥꯡꯗꯕ ꯍꯥꯏꯕ ꯇꯥꯔꯦꯀꯣ ꯕꯦꯇ꯭ꯔꯤꯁꯦ ꯌꯥꯝ ꯈꯥꯡꯉꯦ ꯑꯗꯣ ꯐꯣꯟꯗꯣ ꯑꯩꯈꯣꯏ ꯔꯦꯜꯃꯤ ꯊꯥꯔꯇꯤꯟ ꯁꯤ ꯀꯧꯋꯦꯕꯀꯣ ꯑꯗꯨꯒ ꯃꯥꯒꯤ ꯁꯥꯏꯁꯁꯤꯅ ꯑꯩꯈꯣꯏꯒꯤ ꯔꯥꯝꯁꯤꯅ ꯐꯣꯔ ꯖꯤ ꯕꯤ ꯑꯗꯨꯒ ꯐꯣꯔ ꯁꯤꯛꯁꯇꯤꯐꯣꯔ ꯍꯥꯏꯕ ꯇꯥꯔꯦ ꯁꯝꯅ ꯍꯥꯏꯔꯕꯗꯀꯣ ꯑꯗꯨ ꯑꯣꯏ ꯑꯗꯨꯒ ꯀꯦꯃꯦꯔꯥꯁꯨ ꯌꯥꯝ ꯁꯦꯡꯉꯦ ꯑꯩꯈꯣꯏ ꯅꯨꯡꯗꯥꯡꯒꯨꯝꯕꯗ ꯑꯗꯨꯝ ꯀꯥꯞꯄꯗ ꯃꯁꯥꯒꯤ ꯐ꯭ꯂꯥꯛꯁ ꯌꯥꯝ ꯉꯥꯟꯕꯅꯤꯅ ꯅꯨꯡꯗꯥꯡꯗꯁꯨ ꯑꯗꯨꯝ ꯁꯦꯡꯉꯦ ꯑꯗꯨꯒ ꯑꯩꯈꯣꯏꯒꯤ ꯐꯪꯁꯟꯒꯨꯝꯕ ꯀꯔꯤꯒꯨꯝꯕ ꯂꯨꯍꯣꯡꯕꯒꯨꯝꯕ ꯇꯧꯕꯀꯥꯟꯗ ꯑꯗꯨꯝ ꯄꯥꯔꯇꯤꯒꯨꯝꯕ ꯆꯠꯄꯗꯁꯨ ꯑꯗꯨꯝ ꯚꯤꯗꯤꯑꯣ ꯅꯝꯕꯒꯤ ꯅꯠꯇ꯭ꯔꯒ ꯐꯣꯇꯣ ꯀꯥꯞꯄꯒꯤ ꯁꯤꯖꯤꯟꯅꯕꯗ ꯌꯥꯝꯅ ꯐꯕ ꯐꯣꯟꯅꯦꯕꯀꯣ ꯑꯗꯨꯒ ꯃꯥꯒꯤ ꯃꯃꯜꯁꯤꯅ ꯁꯨꯞꯅꯒꯤ ꯂꯨꯄꯥ ꯂꯤꯁꯤꯡ ꯇꯔꯥꯃꯔꯤꯒ ꯆꯥꯃꯉꯥ ꯈꯛꯇꯅꯦꯕꯀꯣ ꯑꯁꯦꯡꯕꯒꯤ ꯑꯣꯔꯤꯖꯤꯅꯦꯜ ꯄ꯭ꯔꯥꯏꯖꯇꯗꯤ ꯂꯤꯁꯤꯡ ꯇꯔꯥꯇꯔꯨꯛ ꯂꯩꯕꯅꯦ ꯑꯗꯣ ꯑꯩꯈꯣꯏꯅ ꯈꯔ ꯇꯥꯖꯔꯒ ꯗꯤꯁꯀꯥꯎꯟ ꯄꯤꯔꯒ ꯂꯤꯁꯤꯡ ꯇꯔꯥꯃꯔꯤꯒ ꯆꯥꯃꯉꯥꯗ ꯑꯗꯨꯃꯥꯏꯅ ꯂꯩꯒꯅꯤ ꯑꯣ ꯑꯣ ꯍꯧꯖꯤꯛꯀꯤ ꯑꯩꯅ ꯍꯥꯏꯕ ꯐꯣꯟꯖꯦ ꯁꯤꯁꯤ ꯃꯥꯒꯤ ꯕꯦꯇ꯭ꯔꯤꯁꯤꯁꯨ ꯌꯥꯝ ꯆꯥꯎꯋꯦ ꯕꯦꯇ꯭ꯔꯤꯁꯤ ꯁꯤꯛꯁ ꯊꯥꯎꯖꯟ ꯑꯣꯏꯌꯦꯕꯀꯣ ꯑꯗꯨꯒ ꯃꯥꯒꯤ ꯋꯥꯔꯤ ꯁꯥꯟꯅꯕꯗ ꯁꯦꯡꯕ ꯍꯥꯏꯗꯣ ꯑꯗꯣ ꯌꯥꯝꯅ ꯑꯗꯨꯒꯤ ꯍꯧꯖꯤꯛꯀꯤ ꯑꯅꯧꯕ ꯐꯣꯟꯖꯤꯗ ꯂꯦꯇꯦꯁ ꯇꯦꯛꯅꯣꯂꯣꯖꯤ ꯁꯤꯖꯤꯟꯅꯔꯛꯄꯅꯤꯅꯀꯣ ꯍꯥꯏꯗꯤ ꯅꯣꯏꯁ ꯀꯦꯟꯁꯦꯂꯦꯁꯟ ꯍꯥꯏꯕ ꯑꯃ ꯌꯥꯎꯋꯦꯕꯀꯣ ꯑꯗꯨꯗꯨꯅ ꯕꯦꯛꯒ꯭ꯔꯥꯎꯟꯗꯒꯤ ꯇꯨꯡꯗꯒꯤ ꯑꯉꯥꯡ ꯅꯨꯕꯤ ꯂꯥꯡꯕ ꯈꯣꯠꯄ ꯎꯆꯦꯛ ꯋꯥꯌꯥ ꯈꯣꯡꯕ ꯈꯣꯠꯄꯁꯦ ꯋꯥꯔꯤ ꯁꯥꯟꯅꯕ ꯀꯥꯟꯗ ꯀꯔꯤꯝꯇꯥ ꯇꯥꯔꯣꯏꯌꯦꯕꯀꯣ ꯃꯥꯒꯤ ꯌꯥꯝꯅ ꯇꯣꯞ ꯇꯣꯞꯄ ꯐꯤꯆꯔ ꯍꯥꯏ ꯇꯥꯔꯦ ꯑꯗꯨꯒꯨꯝꯕ ꯌꯥꯎꯁꯜꯂꯛꯄꯅꯦꯕꯀꯣ ꯑꯗꯨꯅ ꯌꯥꯝꯅ ꯐꯒꯅꯦꯅ ꯈꯜꯂꯤ ꯁꯣꯝꯅ ꯄꯥꯏꯔꯒꯗꯤ ꯌꯥꯝ ꯆꯥꯟꯅꯒꯗ꯭ꯔꯥꯅ ꯈꯜꯂꯤ ꯃꯃꯜꯁꯨ ꯍꯣꯡꯕꯅꯤꯅ ꯑꯣ ꯑꯩꯈꯣꯏꯒꯤ ꯏꯁꯇꯣꯔ ꯂꯣꯀꯦꯁꯟꯁꯦ ꯆꯨꯔꯆꯥꯟꯄꯨꯔꯅꯦꯕꯀꯣ ꯑꯗꯨꯒ ꯆꯨꯔꯆꯥꯟꯄꯨꯔ ꯕꯖꯥꯔ ꯃꯛꯇꯅꯦ ꯑꯗꯨꯒ ꯑꯩꯈꯣꯏꯗꯤ ꯁꯟꯗꯦ ꯈꯨꯗꯤꯡꯒꯤ ꯑꯩꯈꯣꯏꯒꯤ ꯗꯨꯀꯥꯟꯒꯤꯈꯛꯇꯪ ꯅꯠꯇꯅ ꯁꯟꯗꯦꯗ ꯂꯣꯏꯅ ꯗꯨꯀꯥꯟ ꯂꯣꯏꯅꯃꯛ ꯊꯣꯡ ꯂꯣꯜꯂꯦ ꯑꯗꯨꯒ ꯑꯇꯣꯞꯄ ꯃꯇꯝꯁꯤꯡꯗ ꯍꯥꯡꯉꯤꯁꯦ ꯑꯌꯨꯛꯀꯤ ꯄꯨꯡ ꯇꯔꯦꯠꯇꯒꯤꯅ ꯅꯨꯃꯤꯗꯥꯡꯒꯤ ꯄꯨꯡ ꯇꯔꯦꯠ ꯐꯥꯎꯕ ꯑꯗꯨꯃꯥꯏꯅ ꯑꯩꯈꯣꯏ ꯗꯨꯀꯥꯟꯁꯦ ꯍꯥꯡꯉꯦ ꯑ ꯍꯣꯏ ꯍꯣꯏ ꯑꯗꯨꯝ ꯂꯥꯛꯄꯤꯔꯣ ꯑꯗꯨꯒ ꯑꯗꯨꯝ ꯍꯥꯏꯔꯤꯕ ꯄ꯭ꯔꯥꯏꯖ ꯇꯥꯕꯇ ꯅꯠꯇꯅ ꯇꯣꯉꯥꯟꯕ ꯏꯌꯔꯐꯣꯟꯒꯨꯝꯕ ꯑꯗꯨꯝ ꯑꯩꯈꯣꯏꯅ ꯒꯤꯐ ꯑꯃꯁꯨ ꯄꯤꯖꯒꯅꯦꯕꯀꯣ ꯑꯗꯨꯅ ꯑꯗꯨꯝ ꯂꯥꯛꯑꯝꯗꯥꯏꯗ ꯀꯣꯜ ꯇꯧꯕꯤꯔꯛꯑꯣ ꯑꯩ ꯑꯗꯨꯝ ꯔꯦꯗꯤꯗ ꯂꯩꯖꯔꯝꯃꯒꯦ ꯑꯗꯨꯝ ꯑ ꯍꯣꯏ ꯍꯣꯏ ꯐꯔꯦ ꯐꯔꯦ